ꯑꯥꯏ ꯑꯥꯏ ꯇꯤꯁꯤꯡꯀꯣ ꯑꯥꯏ ꯑꯥꯏ ꯑꯦꯁ ꯁꯤ ꯑꯥꯏ ꯑꯥꯏ ꯑꯦꯝ ꯑꯁꯤꯒꯨꯝꯕ ꯑꯩꯈꯣꯏꯒꯤ ꯑꯆꯧꯕ ꯑꯩꯈꯣꯏꯒꯤ ꯃꯍꯩꯂꯣꯏꯁꯑꯪꯁꯤꯡ ꯑꯁꯦ ꯄꯨꯝꯅꯃꯛꯅ ꯁꯦꯟ ꯄꯨꯊꯣꯛꯄ ꯉꯝꯃꯣꯏ ꯍꯥꯏꯅ ꯑꯩꯅ ꯈꯟꯖꯩ ꯃꯔꯝꯗꯤ ꯑꯩꯈꯣꯏꯒꯤ ꯂꯣꯏꯔꯝ ꯑꯁꯤꯒꯨꯝꯕ ꯑꯩꯈꯣꯏꯒꯤ ꯑꯥꯏ ꯑꯦꯝ ꯑꯥꯏ ꯑꯥꯏ ꯑꯦꯝ ꯒꯨꯝꯕ ꯑꯃ ꯂꯤꯡꯈꯠꯂꯛꯄ ꯃꯇꯝꯗ ꯄꯩꯁꯥꯗ ꯁꯦꯟꯗ ꯂꯣꯏꯅ ꯗꯤꯄꯦꯟ ꯇꯧꯔꯛꯑꯦꯕ ꯑꯗꯣ ꯁꯦꯟ ꯄꯥꯏꯕ ꯃꯤ ꯌꯥꯝꯗꯕꯅꯤꯅ ꯑꯗꯨꯗꯒꯤꯗꯤ ꯁꯤꯒꯨꯝꯕꯁꯤꯗ ꯀꯥꯍꯦꯟꯅ ꯍꯥꯏꯗꯤ ꯄꯩꯁꯥ ꯄꯨꯊꯣꯛꯇꯅ ꯄꯩꯁꯥ ꯊꯥꯗꯕꯁꯦ ꯑꯩ ꯉꯝꯒꯅꯤ ꯍꯥꯏꯕ ꯊꯥꯖꯗꯦꯕ ꯑꯗꯨꯒ ꯑꯃꯨꯛ ꯑꯩꯈꯣꯏꯒꯤ ꯍꯤꯔꯝ ꯑꯁꯤꯗ ꯑꯩꯈꯣꯏꯒꯤ ꯑꯊꯣꯏ ꯑꯍꯦꯟ ꯇꯥꯟꯅꯕꯒꯤ ꯃꯇꯥꯡꯁꯦ ꯑꯩꯈꯣꯏꯗꯤ ꯏꯖꯨꯀꯦꯁꯟ ꯁꯤꯁꯇꯦꯝꯁꯤꯗꯗꯤ ꯌꯥꯝꯅ ꯀꯝꯄꯤꯇꯤꯁꯟ ꯑꯃ ꯑꯣꯏꯔꯦ ꯍꯧꯖꯤꯛꯀꯤ ꯃꯇꯝꯁꯤꯗ ꯍꯧꯖꯤꯛꯀꯤ ꯖꯦꯅꯔꯦꯁꯟꯁꯤꯗ ꯍꯥꯏꯕ ꯇꯥꯔꯦꯀꯣ ꯃꯃꯥ ꯃꯄꯥꯅꯁꯨ ꯃꯆꯥꯁꯤꯡꯁꯦ ꯑꯩꯈꯣꯏꯒꯤ ꯏꯖꯨꯀꯦꯁꯟꯁꯦ ꯍꯦꯟꯅ ꯐꯪꯍꯟꯅꯕ ꯏꯖꯨꯀꯦꯇꯦꯠ ꯑꯣꯏꯅꯅꯕ ꯑꯩꯈꯣꯏꯒꯤ ꯑꯉꯝꯕꯤ ꯊꯥꯗꯅ ꯃꯆꯥꯁꯤꯡꯁꯦ ꯑꯩꯈꯣꯏꯒꯤ ꯃꯍꯩ ꯃꯁꯤꯡ ꯇꯝꯍꯜꯂꯦꯕ ꯍꯧꯖꯤꯛꯁꯦ ꯁꯤꯁꯦ ꯑꯗꯨꯕꯨ ꯑꯩꯅ ꯁꯤꯗ ꯍꯥꯏꯗꯤ ꯀꯩꯁꯨ ꯀꯥꯏꯗꯦ ꯇꯝꯍꯟꯕ ꯃꯍꯩ ꯇꯝꯕꯗ ꯏꯆꯥꯕꯨ ꯑꯐꯕꯗ ꯊꯥꯅꯤꯡꯗꯕ ꯑꯐꯕ ꯃꯤ ꯑꯣꯏꯍꯟꯅꯤꯡꯗꯕ ꯀꯅꯥꯁꯨ ꯂꯩꯕ ꯅꯠꯇꯦꯀꯣ ꯑꯐꯕ ꯀꯣꯂꯦꯖ ꯃꯃꯤꯡ ꯂꯩꯔꯕ ꯁ꯭ꯀꯨꯜ ꯁꯤꯗ ꯂꯣꯏꯅ ꯇꯝꯍꯟꯅꯤꯡꯉꯤ ꯉꯥꯛꯇꯅꯦꯕ ꯑꯗꯨꯕꯨ ꯑꯩꯈꯣꯏꯒꯤ ꯀꯩꯍꯥꯏꯅꯤ ꯑꯩꯈꯣꯏꯒꯤ ꯃꯅꯤꯄꯨꯔꯁꯤꯗ ꯃꯅꯤꯄꯨꯔꯒꯤ ꯑꯣꯏꯅ ꯄꯝꯖꯔꯕꯗꯀꯣ ꯑꯩꯈꯣꯏ ꯃꯅꯤꯄꯨꯔꯗꯗꯤ ꯄꯩꯁꯥ ꯄꯥꯏꯕ ꯌꯥꯝꯅ ꯂꯩꯇꯦ ꯂꯥꯏꯔꯕ ꯅꯣꯡꯃꯒꯤ ꯁꯨꯔꯒ ꯆꯥꯕ ꯃꯤꯑꯣꯏꯁꯤꯡꯅ ꯍꯦꯟꯅ ꯌꯥꯝꯅ ꯂꯩꯕꯅꯤꯅ ꯁꯦꯟ ꯀꯥꯍꯦꯟꯅ ꯄꯥꯏꯗꯦꯕ ꯃꯈꯣꯏꯗ ꯁꯦꯟ ꯍꯦꯟꯅ ꯄꯥꯏꯕ ꯑꯩꯈꯣꯏꯒꯤ ꯏꯁꯇꯦꯠ ꯑꯃ ꯑꯣꯏꯗꯦꯕ ꯃꯅꯤꯄꯨꯔ ꯏꯁꯇꯦꯠꯁꯦ ꯑꯗꯨꯕꯨ ꯄꯩꯁꯥ ꯄꯥꯏꯕ ꯃꯤꯑꯣꯏꯁꯤꯡ ꯏꯅꯥꯛ ꯏꯅꯥꯛ ꯀꯥꯏꯔꯥꯛ ꯈꯨꯟꯕ ꯃꯃꯥ ꯃꯄꯥꯁꯤꯡꯅ ꯃꯥꯒꯤ ꯃꯆꯥꯁꯤꯡꯗꯣ ꯑꯆꯧ ꯑꯆꯧꯕ ꯑꯩꯈꯣꯏꯒꯤ ꯁ꯭ꯀꯨꯜꯗ ꯃꯃꯤꯡ ꯂꯩꯔꯕ ꯀꯣꯂꯦꯖꯇ ꯇꯝꯍꯟꯕꯗꯣ ꯂꯥꯏꯔꯕ ꯃꯃꯥ ꯃꯄꯥꯁꯤꯡꯁꯤꯅꯁꯨ ꯃꯥꯒꯤ ꯃꯆꯥꯗꯣ ꯃꯥꯒꯤ ꯌꯨꯝꯊꯪꯅꯕꯗ ꯂꯩꯔꯤꯕ ꯏꯅꯥꯛ ꯈꯨꯟꯕꯗꯨꯅ ꯇꯝꯍꯜꯂꯤꯕ ꯃꯆꯥ ꯃꯁꯨꯁꯤꯡꯅ ꯇꯝꯃꯤꯕ ꯁ꯭ꯀꯨꯜꯗꯨꯗ ꯇꯝꯍꯟꯅꯤꯡꯉꯦꯕ ꯑꯗꯨꯅ ꯃꯔꯝ ꯑꯣꯏꯔꯒ ꯃꯆꯥꯗꯣ ꯁꯦꯝꯕ ꯉꯝꯅꯕ ꯍꯣꯠꯅꯔꯛꯄꯗ ꯃꯃꯥ ꯃꯄꯥꯁꯤꯡꯗꯁꯨ ꯑꯋꯥꯕꯁꯦ ꯑꯁꯨꯛꯀꯤ ꯃꯇꯤꯛ ꯑꯣꯏꯕ ꯑꯩꯈꯣꯏꯒꯤ ꯃꯅꯤꯄꯨꯔꯁꯤꯗ ꯇꯧꯔꯤꯁꯦ ꯑꯁꯨꯛꯀꯤ ꯃꯇꯤꯛ ꯑꯣꯏ ꯃꯃꯥ ꯃꯄꯥꯁꯤꯡꯗꯨꯁꯨ ꯌꯥꯝꯅ ꯋꯥꯏꯌꯦꯕ ꯃꯆꯥ ꯁꯦꯝꯅꯕ ꯍꯣꯠꯅꯔꯛꯄ ꯃꯇꯝꯁꯤꯗ ꯑꯗꯨꯒꯤ ꯃꯊꯛꯇ ꯑꯃꯨꯛ ꯀꯔꯤ ꯇꯧꯔꯦ ꯑꯉꯥꯡꯁꯤꯡꯗꯁꯨ ꯋꯥꯏ ꯑꯉꯥꯡꯁꯤꯡꯗꯁꯨ ꯋꯥꯏ ꯍꯥꯏꯕꯗꯤ ꯌꯦꯡꯉꯨ ꯍꯧꯖꯤꯛ ꯆꯠꯅꯔꯤꯅꯦꯅ ꯆꯠꯅꯔꯤꯁꯦ ꯀꯂꯥꯁ ꯄꯤꯛꯏꯕ ꯅꯁꯔꯤꯗꯒꯤꯅ ꯍꯥꯏꯔꯁꯦꯕ ꯀꯂꯥꯁ ꯇꯦꯟ ꯕꯣꯛꯇꯪ ꯍꯥꯟꯅ ꯍꯥꯏꯔꯁꯦꯕꯀꯣ ꯅꯁꯔꯤ ꯇꯝꯃꯤꯕ ꯑꯉꯥꯡꯁꯦ ꯁꯝꯅ ꯍꯥꯏꯔꯕꯗ ꯁ꯭ꯀꯨꯜ ꯃꯃꯤꯡꯗꯤ ꯄꯟꯖꯔꯔꯣꯏꯀꯣ ꯍꯥꯏꯗꯤ ꯂꯣꯏꯅ ꯄ꯭ꯔꯥꯏꯕꯦꯠ ꯁ꯭ꯀꯨꯜ ꯃꯌꯥꯝ ꯑꯃ ꯂꯩꯔꯤ ꯃꯌꯥꯝꯅ ꯂꯣꯏꯅ ꯍꯦꯟꯅ ꯍꯦꯟꯇꯣꯛ ꯄꯥꯊꯣꯛꯅ ꯂꯣꯏꯅ ꯈꯪꯅꯔꯕ ꯉꯥꯛꯇꯅꯤꯅ ꯁ꯭ꯀꯨꯜ ꯃꯃꯤꯡꯗꯤ ꯄꯟꯖꯔꯔꯣꯏ ꯑꯗꯨ ꯑꯉꯥꯡꯁꯤꯡꯁꯦ ꯌꯦꯡꯉꯣ ꯄꯨꯡ ꯅꯤꯄꯥꯜ ꯅꯪꯅꯅꯕ ꯑꯩꯈꯣꯏꯒꯤ ꯚꯦꯜ ꯂꯥꯛꯑꯅꯤ ꯑꯗꯨꯗꯨꯅ ꯑꯌꯨꯛꯁꯤꯗ ꯑꯉꯥꯡꯁꯤꯡꯁꯤꯒꯤ ꯇꯦꯐꯤꯟ ꯍꯥꯞꯅꯅꯕ ꯆꯥꯅꯅꯕ ꯃꯃꯥ ꯃꯄꯥ ꯃꯃꯥꯁꯤꯡꯁꯤꯅ ꯍꯣꯠꯅꯗꯣꯏꯅꯤ ꯑꯉꯥꯡꯁꯦ ꯑꯗꯨꯒ ꯑꯉꯥꯡꯁꯦ ꯇꯦꯐꯤꯟ ꯍꯥꯞꯄꯤꯔꯅꯤ ꯆꯥꯅꯕꯀꯣ ꯃꯥꯒꯤ ꯑꯗꯨꯗꯒ ꯑꯉꯥꯡꯁꯦ ꯚꯦꯟ ꯉꯥꯏꯔꯅꯤ ꯚꯦꯟꯗ ꯊꯥꯈ꯭ꯔꯅꯤ ꯑꯗꯒꯤꯗꯤ ꯑꯃꯨꯛ ꯑꯉꯥꯡꯁꯦ ꯁ꯭ꯀꯨꯜ ꯍꯜꯂꯛꯑꯅꯤ ꯁ꯭ꯀꯨꯜ ꯍꯜꯂꯛꯑꯒ ꯑꯉꯥꯡꯁꯦ ꯉꯥꯛꯇꯪ ꯑꯩꯈꯣꯏꯒꯤ ꯁ꯭ꯀꯨꯜ ꯍꯜꯂꯛꯄ ꯃꯇꯝꯗꯨꯗ ꯆꯥ ꯑꯃ ꯅꯠꯇ꯭ꯔꯒ ꯆꯥꯛ ꯄꯤꯖꯔꯒꯁꯨ ꯄꯤꯖꯔꯕ ꯂꯣꯏꯔꯒ ꯇ꯭ꯌꯨꯁꯟꯅꯦꯅ ꯑꯃꯨꯛ ꯊꯤꯟꯗꯣꯏꯅꯤ ꯑꯉꯥꯡꯗꯣ ꯑꯉꯥꯡꯁꯤꯡꯗꯨꯁꯨ ꯕꯔꯗꯟ ꯑꯃꯗꯤ ꯄꯤꯌꯦꯅ ꯈꯜꯂꯦ ꯑꯩꯒꯤ ꯃꯣꯠꯇ ꯑꯉꯥꯡ ꯍꯥꯏꯕꯁꯤꯗꯤ ꯁꯥꯟꯅ ꯈꯣꯠꯅꯕ ꯆꯦꯟ ꯆꯣꯡꯗꯨꯅ ꯁꯥꯟꯅꯕꯁꯦ ꯑꯉꯥꯡꯁꯤꯡꯗ ꯈꯔ ꯇꯧꯍꯟꯅꯤꯡꯉꯦꯕ ꯑꯗꯨꯕꯨ ꯍꯧꯖꯤꯛꯇꯤ ꯑꯉꯥꯡꯁꯤꯡꯁꯤꯅ ꯂꯝꯄꯥꯛꯇ ꯊꯣꯛꯂꯛꯇꯅ ꯑꯉꯥꯡ ꯃꯌꯥꯝ ꯄꯨꯟꯗꯅ ꯁꯥꯟꯅꯕꯗꯣ ꯍꯧꯖꯤꯛꯇꯤ ꯄꯥꯛ ꯎꯗ꯭ꯔꯦ ꯎꯗ꯭ꯔꯦ ꯍꯥꯏꯕꯗꯤ ꯇ꯭ꯌꯨꯁꯟ ꯆꯠꯅꯕ ꯁ꯭ꯀꯨꯜ ꯆꯠꯅꯕ ꯚꯦꯟ ꯂꯥꯛꯑꯅꯤ ꯑꯗꯨ ꯇꯧꯔꯅꯤ ꯍꯥꯏꯗꯅ ꯃꯥꯒꯤ ꯇꯣꯉꯥꯟꯅ ꯔꯣꯇꯤꯟ ꯑꯃ ꯂꯩꯕꯗꯧꯅ ꯑꯉꯥꯡꯈꯩꯁꯤ ꯂꯩꯈ꯭ꯔꯦꯕ ꯑꯉꯥꯡꯈꯩ ꯄꯨꯟꯗꯅ ꯆꯦꯟ ꯆꯣꯡꯗꯨꯅ ꯁꯥꯟꯅꯕꯁꯦ ꯄꯥꯛ ꯎꯗ꯭ꯔꯕꯅꯤꯅ ꯑꯩꯒꯤ ꯃꯣꯠꯇꯗꯤ ꯑꯉꯥꯡꯁꯤꯡꯁꯤꯁꯨ ꯃꯁꯥ ꯃꯎꯁꯦ

ꯑꯗꯨꯒ ꯑꯃꯨꯛ ꯃꯁꯤꯗ ꯑꯃꯨꯛ ꯃꯈꯥ ꯇꯥꯅ ꯍꯥꯏꯕ ꯃꯇꯝꯗ ꯂꯥꯏꯔꯕ ꯃꯃꯥ ꯃꯄꯥꯁꯤꯡꯒꯤ ꯑꯣꯏꯅꯁꯨ ꯑꯩꯈꯣꯏꯒꯤ ꯃꯅꯤꯄꯨꯔ ꯒꯔꯃꯦꯟꯅ ꯃꯅꯤꯄꯨꯔ ꯒꯔꯃꯦꯟꯅ ꯏꯖꯨꯀꯦꯁꯟꯒꯤ ꯑꯣꯏꯕ ꯇꯣꯉꯥꯟ ꯇꯣꯉꯥꯟꯕ ꯏꯁꯀꯤꯝ ꯀꯌꯥ ꯑꯃꯅ ꯑꯩꯈꯣꯏ ꯄꯤꯕꯤꯔꯤ ꯏꯁꯀꯣꯂꯥꯔꯁꯤꯞ ꯀꯌꯥ ꯑꯃ ꯄꯤꯕꯤꯔꯤ ꯃꯁꯤꯁꯤꯅ ꯑꯩꯈꯣꯏꯒꯤ ꯀꯩꯅꯣ ꯍꯥꯏ ꯇꯥꯔꯦ ꯑꯩꯈꯣꯏꯗꯁꯨ ꯃꯇꯦꯡ ꯀꯌꯥ ꯑꯃ ꯂꯩꯖꯩꯌꯦꯕ ꯃꯇꯦꯡ ꯀꯌꯥ ꯑꯃ ꯏꯖꯨꯀꯦꯁꯟ ꯗꯤꯄꯥꯔꯃꯦꯟꯗꯒꯤ ꯑꯗꯒꯤꯗꯤ ꯑꯩꯈꯣꯏꯒꯤ ꯏꯁꯇꯦꯠ ꯒꯔꯃꯦꯟꯗꯒꯤ ꯏꯖꯨꯀꯦꯁꯟꯒ ꯃꯔꯤ ꯂꯩꯅꯕ ꯈꯨꯗꯣꯡꯆꯥꯕ ꯀꯌꯥ ꯑꯃꯁꯨ ꯑꯩꯈꯣꯏꯒꯤ ꯁꯔꯀꯥꯔꯁꯤꯅ ꯄꯤꯗꯕ ꯅꯠꯇꯦ ꯄꯤꯔꯤ ꯑꯗꯨꯕꯨ ꯑꯩꯅ ꯃꯦꯁꯦꯁ ꯑꯣꯏꯅ ꯍꯥꯏꯖꯅꯤꯡꯕ ꯃꯇꯝꯗ ꯁꯨꯒꯨꯝꯕ ꯃꯌꯥꯝꯁꯦ ꯑꯩꯈꯣꯏ ꯂꯧꯗꯦ ꯑꯅꯝꯕꯅ ꯀꯥꯟꯅꯕꯁꯤꯡꯁꯦ ꯂꯧꯗꯦꯕ ꯃꯃꯥ ꯃꯄꯥ ꯁꯤꯡꯁꯦ ꯀꯔꯤꯒꯤꯅꯣ ꯍꯥꯏꯕ ꯃꯇꯝꯗ ꯄ꯭ꯔꯥꯏꯕꯦꯠ ꯁ꯭ꯀꯨꯜꯗ ꯍꯥꯏꯗꯤ ꯑꯩꯈꯣꯏꯒꯤ ꯏꯖꯨꯀꯦꯁꯟꯁꯦ ꯀꯝꯄꯤꯇꯤꯁꯟ ꯇꯧꯔꯕꯅꯤꯅ ꯏꯅꯥꯛꯈꯨꯟꯕ ꯃꯤꯒꯤ ꯃꯇꯧꯗꯣ ꯑꯩꯁꯨ ꯇꯝꯃꯦ ꯑꯗꯨꯗꯨꯅ ꯑꯩꯒꯤ ꯁꯦꯟꯊꯣꯛ ꯂꯝꯕꯤ ꯑꯩꯒꯤ ꯁꯣꯁ ꯏꯟꯀꯝ ꯂꯩꯇꯅ ꯑꯩ ꯏꯆꯥ ꯁꯦꯝꯅꯤꯡꯉꯦ ꯍꯥꯏꯗꯅ ꯑꯩ ꯏꯆꯥ ꯁꯦꯝꯅꯕ ꯍꯣꯠꯅꯕꯗ ꯑꯩꯉꯣꯟꯗ ꯌꯥꯝꯅ ꯋꯥꯔꯤꯅꯦꯕ ꯑꯗꯨꯗ ꯑꯩꯅ ꯃꯌꯥꯝꯗ ꯍꯥꯏꯖꯅꯤꯡꯕꯗꯤ ꯑꯩꯈꯣꯏꯒꯤ ꯁꯔꯀꯥꯔꯒꯤ ꯒꯔꯃꯦꯟꯒꯤ ꯂꯩꯔꯤꯕ ꯁ꯭ꯀꯨꯜ ꯀꯣꯂꯦꯖ ꯃꯌꯥꯝꯁꯤꯗ ꯏꯆꯥ ꯏꯁꯨꯁꯦ ꯇꯝꯍꯜꯂꯒ ꯃꯗꯨꯒꯤ ꯀꯥꯟꯅꯕ ꯑꯩꯈꯣꯏ ꯂꯧꯃꯤꯟꯅꯁꯤ ꯑꯃꯗꯤ ꯑꯩꯈꯣꯏ ꯏꯆꯥꯁꯤꯡꯗꯨꯕꯨ ꯃꯇꯝ ꯆꯥꯅ ꯑꯩꯈꯣꯏꯅ ꯑꯩꯒꯤ ꯏꯆꯥꯁꯦ ꯂꯥꯏꯔꯤꯛ ꯇꯧꯔꯤꯕ꯭ꯔꯥ ꯃꯥ ꯀꯃꯥꯏꯅ ꯇꯧꯔꯤ ꯑꯃꯗꯤ ꯃꯍꯥꯛꯀꯤ ꯔꯣꯇꯤꯟ ꯑꯃ ꯑꯩꯈꯣꯏꯅ ꯁꯦꯝꯕꯤꯕ ꯍꯥꯏꯗꯤ ꯑꯉꯥꯡꯁꯤꯡꯁꯦ ꯑꯐꯕ ꯀ꯭ꯋꯥꯂꯤꯇꯤ ꯏꯖꯨꯀꯦꯁꯟ ꯑꯣꯏꯅꯅꯕ ꯏꯆꯥꯕꯨ ꯌꯥꯝꯅ ꯏꯖꯨꯀꯦꯇꯦꯠ ꯑꯣꯏꯅꯅꯕ ꯍꯣꯠꯅꯕ ꯃꯇꯝꯗ ꯁ꯭ꯀꯨꯜꯒꯤ ꯇꯤꯆꯔꯁ ꯈꯛꯇꯅ ꯃꯁꯤꯒꯤ ꯗꯥꯏꯇ ꯂꯧꯒꯗꯕ ꯅꯠꯇꯦ ꯃꯃꯥ ꯃꯄꯥ ꯑꯣꯏꯕ ꯑꯩꯈꯣꯏꯗꯁꯨ ꯌꯥꯝꯅ ꯗꯤꯄꯦꯟ ꯇꯧꯋꯦꯕ ꯑꯩꯒꯤ ꯏꯆꯥ ꯑꯃꯕꯨ ꯀꯃꯥꯏꯅ ꯑꯩꯈꯣꯏꯒꯤ ꯀ꯭ꯋꯥꯂꯤꯇꯤ ꯏꯖꯨꯀꯦꯁꯟ ꯑꯣꯏꯍꯟꯒꯅꯤ ꯀ꯭ꯋꯥꯂꯤꯇꯤ ꯏꯖꯨꯀꯦꯁꯟ ꯄꯨꯔꯛꯄ ꯍꯥꯏꯕꯁꯦ ꯃꯃꯥ ꯃꯄꯥ ꯑꯩꯈꯣꯏꯗꯁꯨ ꯌꯥꯝꯅ ꯗꯤꯄꯦꯟ ꯇꯧꯋꯦ ꯍꯥꯏꯖꯅꯤꯡꯉꯦ ꯑꯗꯨꯅ ꯃꯃꯥ ꯃꯄꯥ ꯑꯃ ꯑꯣꯏꯅ ꯏꯆꯥꯁꯤꯡꯁꯦ ꯁꯦꯡꯅ ꯍꯥꯏꯔꯕꯗ ꯏꯆꯥꯁꯤꯡꯕꯨ ꯃꯍꯩ ꯃꯁꯤꯡ ꯃꯄꯨꯡ ꯐꯥꯅ ꯇꯝꯕꯁꯨ ꯐꯪꯕ ꯑꯩꯉꯣꯟꯗꯁꯨ ꯋꯥꯗꯕ ꯍꯥꯏꯔꯒꯗꯤ ꯑꯩ ꯏꯆꯥꯁꯤꯡꯁꯦ ꯒꯔꯃꯦꯟ ꯁ꯭ꯀꯨꯜꯁꯤꯡꯗ ꯇꯝꯍꯟꯅꯤꯡꯉꯦ ꯑꯩꯒꯤ ꯃꯣꯠꯇꯗꯤ ꯒꯔꯃꯦꯟ ꯁ꯭ꯀꯨꯜ ꯒꯔꯃꯦꯟꯒꯤ ꯀꯣꯂꯦꯖ ꯁꯨꯒꯨꯝꯕꯗ ꯇꯝꯃꯒ ꯏꯆꯥꯁꯤꯡꯗꯣ ꯑꯩ ꯇ꯭ꯌꯨꯁꯟ ꯊꯥꯕ ꯌꯥꯏꯅ ꯀꯩꯗꯧꯕꯒꯤ ꯑꯩ ꯇ꯭ꯌꯨꯁꯟ ꯊꯥꯕ ꯌꯥꯔꯣꯏ ꯏꯆꯥꯅ ꯁꯣꯜꯂꯤꯕ ꯁꯕꯖꯦꯛꯇꯣ ꯀꯔꯤ ꯁꯕꯖꯦꯛꯅꯣ ꯍꯥꯏꯕꯗꯣ ꯑꯩ ꯈꯪꯗꯣꯛꯑꯒ ꯏꯆꯥꯗꯣ ꯑꯩ ꯇ꯭ꯌꯨꯁꯟ ꯇꯧꯕꯤꯕ ꯌꯥꯏ ꯑꯃꯗꯤ ꯑꯩꯒꯤ ꯏꯆꯥꯗꯨꯒꯤ ꯀꯤꯌꯔ ꯑꯩꯅꯁꯦ ꯍꯦꯜꯊ ꯀꯤꯌꯔ ꯈꯔꯁꯨ ꯂꯧꯕꯤꯕ ꯇꯥꯏ ꯍꯥꯏꯗꯤ ꯂꯥꯏꯔꯤꯛ ꯈꯛꯇ ꯇꯧꯔꯒ ꯏꯆꯥꯗꯣ ꯂꯩꯍꯟꯒꯗꯕ ꯅꯠꯇꯦ ꯃꯥꯒꯤ ꯁꯥꯟꯅꯕꯒꯤ ꯃꯇꯝ ꯃꯥꯒꯤ ꯇꯤ ꯚꯤ ꯌꯦꯡꯕꯒꯤ ꯃꯇꯝ ꯃꯥꯒꯤ ꯂꯥꯏꯔꯤꯛ ꯄꯥꯕꯒꯤ ꯃꯇꯝ ꯍꯥꯏꯗꯅ ꯇꯥꯏꯝ ꯇꯦꯕꯜ ꯑꯃ ꯑꯩꯈꯣꯏꯅ ꯁꯦꯝꯕꯤꯔꯕ ꯑꯗꯨ ꯑꯣꯏꯔꯒꯗꯤ ꯐꯖꯅ ꯏꯆꯥꯁꯤꯡꯁꯦ ꯑꯩ ꯑꯗꯨꯝ ꯍꯥꯏꯗꯤ ꯑꯆꯧꯕ ꯀꯣꯂꯦꯖ ꯑꯔꯤꯡꯕ ꯁ꯭ꯀꯨꯜ ꯁꯨꯒꯨꯝꯕ ꯇꯝꯍꯟꯗ꯭ꯔꯒꯁꯨ ꯒꯔꯃꯦꯟꯒꯤ ꯂꯩꯔꯤꯕ ꯁꯤꯗ ꯇꯝꯍꯜꯂꯒ ꯒꯔꯃꯦꯟꯅ ꯄꯤꯔꯛꯄ ꯏꯁꯀꯣꯂꯥꯔꯁꯤꯞ ꯀꯌꯥ ꯑꯃ ꯏꯁꯀꯤꯝ ꯀꯌꯥ ꯑꯃ ꯂꯧꯔꯒ ꯏꯆꯥꯁꯤꯕꯨ ꯃꯤ ꯑꯣꯏꯕ ꯉꯝꯅꯅꯕ ꯃꯈꯣꯏ ꯍꯥꯏꯗꯤ ꯑꯔꯤꯡꯕꯗ ꯇꯝꯗ꯭ꯔꯒꯁꯨ ꯑꯩꯒꯤ ꯏꯆꯥꯁꯦ ꯀ꯭ꯋꯥꯂꯤꯐꯥꯏꯠ ꯑꯣꯏꯕꯗꯤ ꯑꯩ ꯉꯝꯒꯗ꯭ꯔꯥ ꯍꯥꯏꯕꯒꯤ ꯑꯩꯒꯤ ꯋꯥꯈꯜꯁꯦ ꯑꯩꯒꯤ ꯃꯣꯠꯇ ꯂꯩꯖꯩ